ꯎꯝ ꯍꯂꯣ ꯑꯧ ꯃꯥꯅꯦ

ꯑꯥ ꯃꯦꯅ꯭ꯌꯨꯗꯣ ꯌꯦꯡꯕꯤꯕ ꯃꯦꯅ꯭ꯌꯨ ꯃꯦꯅ꯭ꯌꯨꯗ ꯂꯩꯕ ꯃꯌꯥꯝꯕꯨꯗꯤ ꯂꯩꯌꯦꯀꯣ ꯑꯗꯨ ꯑꯧ ꯉꯁꯤꯗꯤ ꯏꯁꯄꯤꯁꯦꯜ ꯗꯤꯁꯁꯦ ꯀꯩꯅꯣ ꯑꯣꯏꯅꯤ ꯕꯇꯔ ꯆꯤꯀꯦꯟ ꯑꯧ ꯕꯇꯔ ꯆꯤꯀꯦꯟꯒ ꯔꯥꯏꯁ ꯗꯦꯖꯔꯠꯁꯦ ꯗꯦꯖꯔꯠꯇꯤ ꯃꯈꯟ ꯃꯌꯥꯝ ꯂꯩꯌꯦ ꯑꯗꯨ ꯅꯁꯥꯅ ꯑꯄꯥꯝꯕ ꯈꯟꯕꯤꯕꯁꯨ ꯌꯥꯅꯤꯀꯣ ꯑꯗꯨ ꯀꯞ ꯀꯦꯛ ꯀꯞ ꯀꯦꯛꯇ ꯀꯩꯅꯣꯒꯤ ꯂꯩꯌꯦ ꯕ꯭ꯂꯨ ꯕꯦꯔꯤꯒꯤ ꯕ꯭ꯂꯨ ꯕꯦꯔꯤ ꯐ꯭ꯂꯦꯕꯔ ꯂꯩꯌꯦꯀꯣ ꯑꯗꯨꯒ ꯑꯥ ꯑꯊꯨꯨꯝꯕ ꯑꯧ ꯇꯔꯠꯇ ꯄꯥꯝꯃꯦꯀꯣ ꯇꯔꯠꯇꯣ ꯂꯦꯃꯟꯒꯤꯗꯣ ꯄꯥꯝꯕ꯭ꯔꯥ ꯑꯣꯀꯦ ꯂꯦꯃꯟ ꯇꯥꯔꯠ ꯃꯁꯤꯡ ꯀꯌꯥ ꯑꯣꯏꯗꯣꯏꯅꯣ ꯃꯁꯤꯡ ꯃꯉꯥ ꯑꯗꯨꯒ ꯀꯩꯅꯣꯗꯤ ꯕꯇꯔ ꯆꯤꯀꯟꯒꯤꯗꯤ ꯕꯇꯔ ꯆꯤꯀꯟꯒꯤꯁꯦ ꯔꯥꯏꯁꯀ ꯀꯣꯝꯕꯣ ꯂꯥꯛꯇꯣꯏꯅꯤꯀꯣ ꯎꯝ ꯕꯇꯔ ꯆꯤꯀꯟꯁꯨ ꯃꯉꯥ ꯑꯍꯨꯝ ꯑꯣꯏꯅ ꯇꯧꯔꯒꯦꯕꯀꯣ ꯑꯣꯀꯦ ꯑꯗꯨꯒ ꯑꯇꯩꯗꯤ ꯀꯩꯀꯩ ꯄꯥꯝꯕ ꯌꯥꯎꯔꯤꯒꯦ ꯊꯛꯅꯕ ꯃꯣꯛꯇꯦꯜ ꯑꯥ ꯑꯩꯅ ꯁꯔꯚꯤꯁ ꯇꯧꯅꯤꯡꯕ ꯑꯃ ꯂꯩꯌꯦ ꯕ꯭ꯂꯨꯦ ꯂꯦꯒꯟ ꯕ꯭ꯂꯨ ꯂꯦꯒꯨꯟꯗꯣ ꯑꯗꯨꯝ ꯌꯥꯒꯗ꯭ꯔꯥ ꯑꯗꯨ ꯍꯣꯏ ꯏꯁꯥꯒꯤ ꯑꯄꯥꯝꯕꯁꯨ ꯑꯣꯏꯌꯦ ꯑꯗꯨ ꯁꯤꯅ ꯃꯤꯅ ꯔꯤꯚ꯭ꯌꯨ ꯇꯧꯔꯛꯄꯀꯥꯟꯗ ꯁꯤꯅ ꯈ꯭ꯋꯥꯏꯗꯒꯤ ꯔꯦꯇꯤꯡ ꯋꯥꯡꯉꯦ ꯍꯥꯏ ꯇꯥꯔꯦ ꯑꯧ ꯑꯥ ꯑꯅꯧꯕ ꯑꯃ ꯇ꯭ꯔꯥꯏ ꯇꯧꯅꯤꯡꯉꯁꯨ ꯀꯥꯏꯗꯕꯅꯤ ꯑꯗꯨꯝ ꯑꯗꯨꯗꯤ ꯃꯣꯛꯇꯦꯜ

ꯑꯣꯀꯦ ꯑꯗꯨꯅ ꯑꯍꯨꯝ ꯑꯣꯀꯦ ꯑꯣꯀꯦ ꯑꯃꯨꯛꯀ ꯍꯥꯏꯕꯤꯌꯣ ꯂꯩ ꯂꯩ ꯏꯁꯄꯥꯀꯤꯡ ꯋꯥꯇꯔ ꯑꯃꯒ ꯏꯁꯄꯥꯀ꯭ꯂꯤꯡ ꯋꯥꯇꯔ ꯑꯃ ꯀꯣ ꯑꯅꯤ ꯑꯣꯀꯦ ꯌꯥꯔꯗ꯭ꯔꯥ ꯑꯗꯨꯅ ꯕꯇꯔ ꯆꯤꯀꯟ ꯑꯍꯨꯝꯒ ꯑꯣꯀꯦ ꯑꯥ ꯉꯥꯏꯍꯥꯛꯇꯪ ꯉꯥꯏꯕꯤꯔꯝꯃꯣꯀꯣ ꯑꯗꯨꯗꯤ ꯑꯣꯔꯗꯔꯁꯤ ꯀꯩꯅꯣ ꯇꯧꯈꯤ